ꯍꯜꯂꯣ ꯃꯁꯤ ꯀꯦ ꯑꯦꯞ ꯁꯤꯒꯤ ꯀꯥꯎꯟꯇꯔ ꯑꯣꯏꯕꯤꯔꯕ꯭ꯔꯣ ꯑꯩꯅ ꯉꯁꯥꯏ ꯀꯦ ꯑꯦꯞ ꯁꯤꯗꯒꯤ ꯄꯣꯠ ꯑꯃ ꯑꯣꯗꯔ ꯇꯧꯈꯤꯕꯗꯣ ꯃꯣꯔꯦ ꯕꯖꯥꯔꯗ ꯊꯤꯜꯂꯛꯑꯣꯅ ꯍꯥꯏꯈꯤꯕꯅꯦ ꯃꯗꯨ ꯌꯥꯔꯒꯗꯤ ꯃꯣꯔꯦ ꯕꯣꯗꯔꯗ ꯑꯣꯏꯅ ꯊꯤꯟꯕꯤꯔꯛꯑꯣ ꯑꯩꯁꯦ ꯈꯨꯗꯣꯡ ꯆꯥꯗꯕ ꯑꯃ ꯊꯦꯡꯅꯔꯦ ꯑꯩꯈꯣꯏꯒꯤ ꯏꯃꯥꯟꯅꯕꯤꯒꯤ ꯂꯨꯍꯣꯡꯕ ꯑꯃ ꯂꯩꯗꯨꯅ ꯆꯠꯇꯕ ꯌꯥꯗꯕ ꯑꯣꯏꯗꯨꯅ ꯑꯩꯁꯦ ꯆꯠꯊꯣꯛꯑꯦ ꯑꯗꯨꯅ ꯃꯐꯝ ꯑꯗꯨꯗ ꯑꯣꯏꯅ ꯊꯤꯟꯕꯤꯔꯛꯑꯒꯗꯤ ꯌꯥꯝꯅ ꯍꯔꯥꯎꯖꯒꯅꯤ